ꯍꯧꯖꯤꯛꯐꯥꯎꯒꯤ ꯑꯣꯏꯅꯗꯤ ꯇ꯭ꯔꯦꯅꯤꯡ ꯑꯁꯤ ꯑꯩꯅ ꯌꯥꯎꯈꯤꯕ ꯂꯩꯇ꯭ꯔꯤ ꯑꯗꯨꯕꯨ ꯌꯥꯎꯕꯗꯤ ꯄꯥꯝꯖꯩ ꯃꯔꯝ ꯑꯁꯤꯅ ꯑꯩꯈꯣꯏꯒꯤ ꯂꯩꯀꯥꯏꯗ ꯇ꯭ꯔꯦꯅꯤꯡ ꯁꯦꯛꯁꯟꯒꯨꯝꯕ ꯄ꯭ꯔꯣꯒ꯭ꯔꯥꯝꯒꯨꯝꯕ ꯋꯥꯛꯁꯣꯞꯀꯨꯝꯕ ꯇꯧꯕ꯭ꯔꯥ ꯍꯥꯏꯅ ꯌꯥꯝ ꯇꯣꯏꯅꯁꯨ ꯑꯩꯍꯥꯛꯅ ꯌꯦꯡꯖꯩ ꯑꯗꯨꯒ ꯑꯩꯈꯣꯏ ꯂꯩꯀꯥꯏꯒꯤ ꯄ꯭ꯔꯙꯥꯟ ꯃꯦꯝꯕꯔ ꯖꯤꯜꯂꯥ ꯄꯔꯤꯁꯠ ꯃꯈꯣꯏꯒꯤ ꯃꯅꯥꯛꯇ ꯆꯠꯇꯨꯅꯁꯨ ꯑꯩꯍꯥꯛꯅ ꯄ꯭ꯔꯣꯒ꯭ꯔꯥꯝꯁꯤꯡ ꯑꯁꯤ ꯇ꯭ꯔꯦꯅꯤꯡꯁꯤꯡ ꯑꯁꯤ ꯇꯧꯒꯗ꯭ꯔꯥ ꯍꯥꯏꯅꯁꯨ ꯇꯣꯏꯅ ꯍꯪꯖꯩ ꯃꯁꯤ ꯍꯥꯏꯔꯒ ꯑꯩꯍꯥꯛ ꯂꯣꯏꯁꯤꯟꯖꯒꯦ